ꯍꯜꯂꯣ ꯚꯥꯏ ꯀꯔꯤ ꯂꯩꯕ꯭ꯔꯣ ꯄꯨꯡ ꯀꯌꯥꯗꯅꯣ ꯀꯅꯥ ꯀꯅꯥ ꯆꯠꯀꯗꯧꯕ ꯄꯩꯁꯥꯕꯨꯗꯤ ꯍꯣꯏ ꯑꯗꯨꯝ ꯆꯥꯝꯉꯥ ꯆꯥꯝꯉꯥ ꯑꯗꯨ ꯒꯥꯔꯤꯗꯤ ꯀꯔꯝ ꯆꯠꯀꯗꯧꯕ꯭ꯔꯣ ꯑꯗꯨ ꯄꯩꯁꯥ ꯀꯣꯟꯅꯒꯗ꯭ꯔꯅꯦ ꯑꯗꯨꯕꯣ ꯃꯤꯗꯤ ꯀꯌꯥꯝ ꯀꯌꯥꯝ ꯆꯠꯁꯦ ꯍꯥꯏꯕ꯭ꯔꯥ ꯑꯗꯨ ꯀꯅꯥ ꯀꯅꯥ ꯀꯧꯒꯅꯤ ꯁꯔꯩꯕꯨ ꯀꯌꯥꯝ ꯂꯥꯞꯄ꯭ꯔꯣ ꯑꯗꯨ ꯅꯣꯡ ꯌꯦꯡꯁꯦ ꯅꯣꯡ ꯇꯥꯔꯗꯤ ꯌꯥꯔꯣꯏꯅꯦ ꯑꯗꯨꯝ ꯆꯠꯄꯁꯨ ꯍꯣꯏ ꯍꯣꯏ ꯍꯣꯏ ꯑꯗꯨ ꯆꯥꯅꯕ ꯊꯛꯅꯕꯁꯨ ꯈꯔ ꯈꯔ ꯇꯧꯁꯤꯅ ꯑꯩꯕꯨꯗꯤ ꯌꯥꯅꯤ ꯑꯗꯨ ꯑꯇꯣꯞꯄ ꯈꯣꯏꯗꯤ ꯀꯅꯥ ꯀꯅꯥ ꯆꯠꯀꯗꯕ꯭ꯔ ꯑꯗꯨꯃꯁꯨ ꯍꯪꯉꯣꯗꯅ

ꯆꯥꯈ꯭ꯔꯕꯣ ꯅꯪꯗꯤ ꯍꯣꯏ ꯍꯣꯏ ꯑꯗꯨꯗꯤ ꯐꯔꯦ ꯐꯔꯦ ꯍꯌꯦꯡ ꯊꯥꯅꯔꯁꯦ ꯎꯝ ꯊꯝꯂꯒꯦꯀꯣ ꯍꯣꯏ ꯍꯣꯏ